ꯚꯥꯔꯠꯇ ꯈ꯭ꯋꯥꯏꯗꯒꯤ ꯃꯃꯤꯡ ꯆꯠꯄ ꯃꯁꯥꯟꯅ ꯈꯔ ꯄꯜꯂꯕꯗ ꯐꯨꯠꯕꯣꯜ ꯀ꯭ꯔꯤꯀꯦꯠ ꯕꯣꯂꯤꯕꯣꯜ ꯄꯣꯂꯣ ꯑꯁꯤꯅꯆꯤꯡꯕ ꯈꯔ ꯂꯩ ꯑꯗꯨꯒ ꯈ꯭ꯋꯥꯏꯗꯒꯤ ꯃꯃꯤꯡ ꯆꯠꯄ ꯁꯥꯟꯅꯔꯣꯏ ꯈꯔ ꯄꯜꯂꯕꯗ ꯃꯦꯔꯤ ꯀꯣꯝ ꯍꯥꯏꯔꯤꯕ ꯃꯦꯔꯤ ꯀꯣꯝ ꯑꯁꯤꯗꯤ ꯃꯥꯒꯤ ꯕꯣꯛꯁꯤꯡꯗ ꯋꯥꯔꯜ ꯃꯁꯥ ꯄꯨꯝꯕ ꯃꯃꯤꯡ ꯆꯠꯂꯤ ꯑꯗꯨꯒ ꯃꯊꯪꯗ ꯃꯤꯔꯥꯕꯥꯏ ꯃꯤꯔꯥꯕꯥꯏꯁꯦ ꯑꯩꯈꯣꯏꯒꯤ ꯍꯟꯗꯛꯇꯁꯨ ꯃꯃꯤꯡ ꯐꯖꯅ ꯆꯠ ꯋꯦꯠ ꯂꯤꯐꯇꯤꯡꯗ ꯀꯩꯒꯤ ꯑꯣꯏꯅ ꯄ꯭ꯔꯥꯏꯖ ꯐꯨꯠꯕꯣꯜ ꯋꯦꯠ ꯂꯤꯐꯇꯤꯡꯒꯤ ꯑꯣꯏꯅ ꯈ꯭ꯋꯥꯏꯗꯒꯤ ꯃꯃꯤꯡ ꯆꯠꯇꯅ ꯍꯟꯗꯛ ꯃꯥꯒꯤ ꯀꯩꯅꯣꯁꯨ ꯑꯣꯏꯈ꯭ꯔꯕꯅꯤ ꯑꯗꯨꯒ ꯗꯤꯡꯀꯨꯒꯨꯝꯕ ꯑꯗꯨꯗꯒꯤ ꯁꯥꯔꯤꯇꯥ ꯑꯗꯒꯤ ꯑꯁꯤꯅ ꯆꯤꯡꯕ ꯈꯔ ꯑꯗꯨꯝ